ꯑꯩꯅ ꯀꯥꯔꯄꯦꯟꯇꯔꯤꯒꯤ ꯎ ꯁꯨꯕꯗ ꯑꯩꯈꯣꯏꯒꯤ ꯕꯣꯗꯥ ꯀꯝꯄꯅꯤꯒꯤ ꯄ꯭ꯂꯦꯅꯔꯁꯤ ꯌꯥꯝꯅ ꯁꯤꯖꯤꯟꯅꯕꯗ ꯌꯥꯝꯅ ꯅꯨꯡꯉꯥꯏꯕ ꯄ꯭ꯂꯦꯅꯔꯅꯤ ꯃꯁꯤ ꯃꯌꯥꯁꯨ ꯌꯥꯝꯅ ꯀꯨꯏꯅ ꯆꯠꯄ ꯁꯤꯖꯤꯟꯅꯕꯗ ꯌꯥꯝꯅ ꯅꯨꯡꯉꯥꯏꯕ ꯑꯣꯏꯔꯦ ꯑꯗꯨꯅ ꯊꯥꯒꯠꯆꯔꯤ ꯕꯣꯗꯥ ꯃꯇꯨꯡꯗꯁꯨ ꯑꯁꯤꯒꯨꯝꯕ ꯁꯔꯕꯤꯁ ꯑꯁꯤ ꯐꯖꯅ ꯇꯧꯔꯛꯀꯅꯤ ꯍꯥꯏꯅ ꯈꯟꯖꯩ